ꯑꯩꯅ ꯅꯣꯡꯃ ꯏꯃꯨꯡꯒꯤ ꯊꯕꯛ ꯏꯟꯈꯥꯡ ꯂꯣꯏꯁꯤꯜꯂꯕ ꯃꯇꯨꯡ ꯅꯨꯃꯤꯗꯥꯡ ꯑꯃ ꯑꯩꯈꯣꯏꯒꯤ ꯌꯨꯝꯒꯤ ꯃꯥꯡꯒꯣꯜ ꯃꯇꯣꯟꯗ ꯐꯝꯗꯨꯅ ꯂꯩꯔꯤꯉꯩ ꯃꯇꯝꯗ ꯑꯇꯤꯌꯥꯗ ꯐꯖꯔꯕ ꯊꯥꯋꯥꯟꯃꯤꯆꯥꯛꯅ ꯀꯣꯏꯁꯤꯟꯕ ꯊꯥꯕꯜ ꯌꯦꯡꯗꯨꯅ ꯋꯥꯈꯜ ꯁꯥꯒꯠꯂꯤꯉꯩꯗ ꯊꯥꯋꯥꯟꯃꯤꯆꯥꯛ ꯑꯃꯗꯒꯤ ꯃꯊꯤ ꯇꯥꯔꯛꯄ ꯎꯍꯧꯏ ꯃꯗꯨ ꯎꯕꯗ ꯑꯩꯒꯤ ꯊꯝꯃꯣꯏꯗ ꯌꯥꯝꯅ ꯍꯥꯔꯥꯎꯕ ꯑꯃꯗꯤ ꯅꯨꯡꯉꯥꯏꯕ ꯐꯥꯎꯈꯤ ꯊꯥꯏꯅ ꯑꯍꯜꯁꯤꯡꯅ ꯍꯥꯏꯕꯗ ꯊꯥꯋꯥꯟꯃꯤꯆꯥꯛꯀꯤ ꯃꯊꯤ ꯎꯕꯗ ꯑꯁꯤ ꯂꯥꯏꯕꯛ ꯌꯥꯝꯅ ꯐꯩ ꯍꯥꯏꯅꯩ ꯑꯩꯈꯣꯏꯅ ꯅꯤꯅꯤꯡꯕ ꯅꯤꯕꯗ ꯐꯪꯏ ꯍꯥꯏꯅꯩ ꯑꯗꯨꯕꯨ ꯊꯥꯋꯥꯟ ꯃꯤꯆꯥꯛꯀꯤ ꯃꯊꯤ ꯑꯁꯤ ꯉꯥꯏꯍꯥꯛ ꯃꯩꯉꯥꯟ ꯑꯣꯏꯅ ꯎꯔꯛꯂꯒ ꯃꯥꯡꯈꯤꯕ ꯑꯣꯏꯕꯅꯤꯅ ꯑꯩꯈꯣꯏꯅ ꯅꯤꯅꯤꯡꯕ ꯈꯨꯗꯤꯡꯃꯛ ꯅꯤꯕ ꯐꯪꯗꯦ ꯑꯩꯅꯁꯨ ꯑꯩꯒꯤ ꯑꯄꯥꯝꯕ ꯀꯌꯥ ꯅꯤꯖꯒꯦ ꯈꯜꯂꯤ ꯑꯗꯨꯕꯨ ꯑꯃ ꯑꯅꯤꯗꯩ ꯍꯦꯟꯅ ꯅꯤꯕ ꯐꯪꯍꯧꯗꯦ ꯑꯩꯅ ꯑꯩꯒꯤ ꯑꯄꯥꯝꯕ ꯅꯤꯈꯤꯕ ꯑꯗꯨ ꯑꯩꯅ ꯅꯤꯡꯕ ꯈꯨꯗꯤꯡꯃꯛ ꯊꯨꯡꯍꯟꯕꯤꯅꯕ ꯍꯥꯏꯅ ꯅꯤꯖꯩ ꯑꯗꯨꯒ ꯑꯩꯒꯤ ꯏꯃꯥ ꯕꯕꯥ ꯈꯣꯏꯒ ꯀꯨꯏꯅ ꯁꯥꯡꯅ ꯃꯈꯣꯏꯒꯤ ꯁꯦꯕꯥ ꯇꯧꯗꯨꯅ ꯂꯩꯃꯤꯟꯅꯕ ꯑꯣꯏꯖꯅꯕ ꯍꯥꯏꯅꯁꯨ ꯅꯤꯖꯩ ꯑꯗꯨꯒ ꯑꯩꯅ ꯌꯨꯝꯒꯤ ꯃꯇꯦꯡ ꯑꯣꯏꯅꯕ ꯊꯕꯛ ꯑꯆꯧꯕ ꯑꯃ ꯇꯧꯕ ꯐꯪꯍꯟꯕꯤꯌꯨ ꯍꯥꯏꯅꯁꯨ ꯅꯤꯖꯍꯧꯏ ꯑꯗꯨꯒ ꯑꯩꯒꯤ ꯄꯨꯟꯁꯤꯗ ꯃꯥꯏ ꯄꯥꯛꯄ ꯃꯤ ꯑꯃ ꯑꯣꯏꯍꯟꯕꯤꯌꯨ ꯍꯥꯏꯅ ꯑꯩꯅꯁꯨ ꯅꯤꯖꯍꯧꯏ ꯑꯩꯒ ꯄꯨꯟꯁꯤꯆꯨꯞꯄ ꯂꯩꯃꯤꯟꯅꯒꯗꯧꯔꯤꯕ ꯃꯤ ꯑꯗꯨ ꯑꯩꯅ ꯅꯨꯡꯁꯤꯖꯕ ꯃꯤ ꯑꯃꯗꯤ ꯑꯩꯕꯨꯁꯨ ꯅꯨꯡꯁꯤꯕꯤꯒꯗꯕ ꯂꯨꯅꯥ ꯆꯥꯟꯅ ꯇꯧꯕꯤꯒꯗꯕ ꯃꯤ ꯑꯣꯏꯅ ꯑꯣꯏꯍꯟꯕꯤꯌꯨ ꯍꯥꯏꯅ ꯅꯤꯖꯍꯧꯏ